ꯍꯥꯏꯗꯤ ꯄꯣꯛꯄꯇ ꯉꯥꯏꯔꯤꯕ ꯑꯉꯥꯡꯒꯤ ꯃꯥꯒꯤ ꯐꯤꯔꯣꯜ ꯀꯔꯤ ꯀꯔꯤꯗꯣ ꯑꯩꯈꯣꯏꯅ ꯗꯤꯇꯣꯜꯒꯨꯝꯕ ꯁꯦꯕ꯭ꯂꯣꯟꯒꯨꯝꯕꯅ ꯁꯨꯕ ꯆꯥꯝꯕ ꯇꯧꯕꯤꯔꯒ ꯈꯔ ꯂꯨꯅ ꯅꯥꯟꯅ ꯃꯥꯒꯤ ꯅꯥꯛ ꯌꯦꯠꯇ ꯇꯨꯝꯐꯝꯒꯤ ꯃꯅꯥꯛꯇ ꯑꯗꯨꯝ ꯊꯝꯕꯤꯕ ꯍꯥꯏꯕꯁꯤꯅ ꯁꯨꯃꯥꯏꯅꯁꯨꯝ ꯇꯧꯖꯩ ꯀꯣ